ꯑꯩꯗꯤ ꯎꯆꯦꯛ ꯃꯈꯜ ꯁꯨꯅ ꯌꯦꯡꯕꯁꯦ ꯄꯥꯝꯃꯦ ꯌꯨꯝꯊꯪꯅꯕꯗꯒꯤ ꯄꯥꯏꯔꯛꯏꯕ ꯑꯃꯗꯒꯤ ꯄꯥꯏꯔꯛꯏꯕ ꯂꯝ ꯈꯨꯅꯨ ꯑꯣꯏꯒꯦꯔꯥ ꯁꯦꯟꯗꯥꯡꯕꯨ ꯑꯣꯏꯒꯦꯔꯥ ꯆꯣꯉꯥꯕꯨ ꯑꯣꯏꯒꯦꯔꯥ ꯑꯩꯗꯤ ꯌꯦꯡꯕꯁꯦ ꯃꯈꯣꯏꯅ ꯃꯆꯤꯟꯖꯥꯛ ꯆꯥꯔꯒ ꯑꯩꯒꯤ ꯌꯦꯅꯈꯥꯗ ꯁꯨꯃꯥꯡꯗ ꯑꯗꯒꯤ ꯍꯤꯡꯒꯣꯟꯗ ꯄꯥꯏꯔꯛꯄꯁꯦ ꯑꯩꯗꯤ ꯊꯑꯣꯏꯅ ꯆꯠꯂꯒ ꯌꯦꯡꯖꯩ ꯑꯉꯥꯡꯒꯩꯅ ꯅꯥꯎꯔꯤꯅ ꯀꯥꯞꯄꯁꯨ ꯑꯩꯗꯤ ꯀꯣꯏꯇꯥꯟ ꯇꯥꯟꯅꯩ ꯇꯣꯡꯖꯁꯅꯨ ꯑꯃ ꯇꯧꯖꯁꯅꯣꯅ ꯑꯩꯗꯤ ꯍꯥꯏꯔꯒ ꯀꯩꯅꯣ ꯇꯧꯏ ꯑꯗꯣ ꯍꯤꯡꯒꯣꯟꯗ ꯍꯥꯋꯥꯏ ꯊꯥꯔꯤꯕ ꯍꯪꯒꯥꯝ ꯊꯥꯕ ꯑꯗꯒꯤ ꯑꯩꯈꯣꯏꯒꯤ ꯀꯣꯕꯤꯒꯨꯝꯕ ꯀꯩꯅꯣꯒꯨꯝꯕꯁꯦ ꯃꯈꯣꯏꯅ ꯆꯥꯔꯒ ꯃꯈꯣꯏꯅ ꯇꯣꯡꯉꯒ ꯁꯥꯟꯅꯖꯕ ꯑꯗꯒꯤ ꯎꯖꯕꯁꯦ ꯎꯔꯒ ꯑꯩꯗꯤ ꯌꯥꯝꯅ ꯏꯁꯥꯗ ꯅꯨꯡꯉꯥꯏꯕ ꯐꯥꯎꯖꯩ ꯃꯈꯣꯏꯅ ꯁꯪꯒꯨ ꯁꯪꯒꯨ ꯂꯥꯛꯑꯒ ꯃꯔꯣꯟ ꯂꯣꯟꯂꯤꯁꯦ ꯐꯥꯎꯅꯕ ꯅꯠꯇꯦ ꯃꯈꯣꯏꯅ ꯈꯣꯡꯗꯅ ꯈꯣꯠꯇꯅ ꯇꯧꯕꯁꯦ ꯇꯥꯕꯗꯁꯨ ꯅꯨꯡꯉꯥꯏ ꯅꯨꯡꯉꯥꯏꯕꯁꯨ ꯌꯥꯎꯏ ꯐꯖ ꯐꯖꯕꯁꯨ ꯌꯥꯎꯏ ꯑꯩꯈꯣꯏꯒꯤ ꯁꯨꯝ ꯐꯦꯃꯤꯂꯤꯒꯨꯝꯕ ꯑꯗꯒꯤ ꯑꯃꯅ ꯑꯃꯅ ꯆꯦꯡ ꯅꯨꯡ ꯈꯞꯄ ꯑꯗ ꯑꯃ ꯑꯃ ꯈꯞꯄ ꯂꯣꯏꯈ꯭ꯔ ꯃꯇꯨꯡꯗ ꯇꯥꯍꯧꯕ ꯐꯧꯕꯨ ꯑꯣꯏꯔꯣ ꯆꯦꯡꯕꯨ ꯑꯣꯏꯔꯣ ꯑꯃꯕꯨ ꯑꯣꯏꯔꯣ ꯃꯁꯤ ꯂꯣꯏꯁꯟꯈ꯭ꯔ ꯃꯇꯨꯡꯗ ꯇꯥꯍꯧꯕꯁꯤꯗ ꯑꯩꯈꯣꯏꯒꯤ ꯄꯥꯏꯔꯛꯑꯒ ꯁꯦꯟꯗ꯭ꯔꯥꯡꯒꯨꯝꯕ ꯂꯪꯈꯨꯅꯨꯒꯨꯝꯕ ꯆꯣꯉꯥꯒꯨꯝꯕ ꯃꯈꯟ ꯀꯌꯥꯁꯤ ꯄꯥꯏꯔꯛꯑꯒ ꯆꯥꯖꯕꯗꯣ ꯎꯔꯒ ꯌꯦꯡꯕ ꯌꯥꯝꯅ ꯅꯨꯡꯉꯥꯏꯖꯩ ꯃꯈꯣꯏꯅ ꯀꯩꯅꯣ ꯇꯥꯖꯕꯁꯦ ꯎꯔꯒ ꯏꯁꯥꯅꯁꯨ ꯄꯥꯝꯖꯩ ꯑꯃꯁꯨ ꯄꯥꯝꯖꯩ ꯃꯈꯣꯏ ꯃꯈꯟ ꯀꯌꯥ ꯎꯆꯦꯛꯁꯤꯡꯁꯤ ꯑꯩꯗꯤ ꯌꯥꯝꯅ ꯄꯥꯝꯖꯩ ꯌꯦꯡꯕ ꯂꯣꯏꯕꯁꯨ ꯌꯥꯝꯅ ꯄꯥꯝꯖꯩ ꯃꯁꯤ ꯀꯃꯥꯏꯅ ꯍꯥꯏꯒꯗꯕꯅꯣ ꯈꯪꯗꯦ ꯈꯔ ꯑꯃꯅꯗꯤ ꯎꯆꯦꯛ ꯋꯥꯌꯥꯁꯤ ꯍꯥꯠꯄ ꯄꯥꯝꯏ ꯑꯩꯒꯤꯗꯤ ꯃꯁꯤ ꯍꯥꯠꯄꯗꯤ ꯄꯥꯝꯗꯦ ꯃꯈꯣꯏ ꯂꯩꯕꯒꯤꯁꯨ ꯀꯥꯟꯅꯕ ꯂꯩ ꯑꯗꯒꯤ ꯀꯅꯥꯒꯨꯝꯕ ꯑꯃꯅꯗꯤ ꯂꯝꯈꯨꯅꯨ ꯄꯪꯍꯥꯠꯇ ꯍꯥꯠꯄꯤ ꯑꯗꯣ ꯑꯩ ꯃꯁꯤꯗꯤ ꯄꯥꯝꯗꯦ ꯑꯗꯨꯅ ꯂꯪꯈꯨꯅꯨ ꯀꯤꯁꯦ ꯂꯥꯛꯍꯟꯒꯦ ꯍꯥꯏꯇꯥꯔꯒꯗꯤ ꯆꯦꯡꯒꯨꯝꯕ ꯑꯗꯒꯤ ꯊꯑꯣꯏꯅ ꯑꯆꯥꯄꯣꯠ ꯀꯥꯁꯦ ꯑꯩꯗꯤ ꯍꯨꯜꯂꯒ ꯑꯗꯨꯝ ꯄꯤꯖꯕꯁꯨ ꯌꯥꯎꯋꯤ ꯕꯤꯁꯀꯨꯠꯀꯨꯝꯕꯁꯦ ꯊꯨꯒꯥꯏꯔꯒ ꯊꯑꯣꯏꯅ ꯁꯦꯒꯥꯏꯔꯒ ꯍꯨꯟꯇꯣꯛꯑꯒ ꯆꯣꯉꯥꯒꯨꯝꯕꯁꯤꯅ ꯌꯥꯝꯅ ꯆꯥꯏ ꯑꯗꯒꯤ ꯑꯩꯈꯣꯏꯒꯤ ꯊꯪꯅꯕꯗꯒꯤ ꯌꯨꯝꯒꯤ ꯈꯨꯅꯨꯒꯨꯝꯕ ꯄꯥꯏꯔꯛꯄꯁꯨ ꯌꯥꯎꯏ ꯌꯨꯝꯗ ꯂꯩꯕ ꯎꯆꯦꯛꯁꯤꯡ ꯊꯪꯅꯕꯒꯤ ꯃꯤꯒꯤ ꯑꯗꯒꯤ ꯌꯥꯝꯅ ꯅꯨꯡꯉꯥꯏꯖꯩ ꯃꯈꯣꯏꯅ ꯆꯥꯖꯒꯤꯕ ꯈꯣꯠꯈꯤꯕꯁꯤ ꯎꯔꯒꯗꯤ ꯌꯥꯝꯅ ꯄꯥꯝꯖꯩ ꯍꯥꯏꯅ ꯑꯩꯗꯤ ꯊꯝꯖꯒꯦ ꯎꯆꯦꯛ ꯎꯔꯛꯄꯁꯤ ꯌꯦꯡꯕꯁꯤ ꯌꯥꯝꯅ ꯄꯥꯝꯖꯩ ꯑꯩꯗꯤ